ꯑꯥ ꯍꯂꯣ ꯑꯥ ꯇꯧꯔꯛꯏꯁꯦ ꯑꯩꯈꯣꯏ ꯁꯤ ꯕꯦꯝꯕꯨ ꯐꯔꯅꯤꯆꯔꯒꯤꯗꯣ ꯑꯗꯨꯗꯨꯅꯦꯕꯀꯣ ꯑꯗꯨ ꯍꯧꯖꯤꯛꯀꯤ ꯀꯔꯤ ꯀꯔꯤ ꯂꯧꯕꯤꯒꯗꯧ ꯈꯣꯠꯀꯗꯧꯕꯗꯣ ꯑꯝꯇ ꯍꯥꯏꯕꯤꯔꯛꯑꯣꯅꯦ ꯕ꯭ꯔꯗꯔ ꯑꯥ ꯑꯣ ꯇꯥꯕꯗꯣ ꯑꯥ ꯍꯣꯏ ꯁꯦꯝꯄꯜꯁꯦ ꯍꯣꯏ ꯗꯨꯀꯥꯟꯗ ꯂꯩꯔꯤꯕ ꯁꯦꯝꯄꯜꯁꯤꯗꯒꯤ ꯍꯥꯏꯐꯦꯠ ꯌꯦꯡꯉꯒ ꯅꯠꯇ꯭ꯔꯁꯨ ꯕ꯭ꯔꯗꯔ ꯍꯣꯏꯅ ꯑꯄꯥꯝꯕ ꯑꯩꯈꯣꯏꯒꯤ ꯗꯤꯖꯥꯏꯟꯗꯣ ꯄꯣꯔꯛꯑꯒ ꯈꯣꯠꯂꯒ ꯁꯤ ꯁꯤ ꯄꯣꯠꯁꯤꯗ ꯇꯔꯥ ꯊꯣꯛꯅ ꯄꯣꯔꯛꯑꯦꯅ ꯈꯜꯂꯣ ꯄꯤꯁ ꯆꯥꯝ ꯆꯥꯝ ꯂꯧꯔꯦ ꯈꯜꯂꯣ ꯇꯔꯥꯗꯨꯃꯛ ꯁꯥꯕ ꯑꯗꯨꯝ ꯌꯥꯅꯤꯕꯀꯣ ꯑꯗꯣ ꯃꯥꯒꯤ ꯃꯑꯣꯡ ꯃꯥꯒꯤ ꯀꯔꯤ ꯍꯥꯏꯅꯤ ꯂꯩꯔꯤꯕ ꯀꯁꯇꯃꯥꯏꯖꯦꯁꯟꯗꯨꯗ ꯄꯩꯁꯥ ꯅꯨꯡꯁꯥꯒꯤꯗꯨꯗꯤ ꯑꯗꯨꯗ ꯂꯩꯖꯈ꯭ꯔꯦ

ꯃꯣꯏ ꯁꯤꯗꯩꯗꯤ ꯍꯥꯟꯅ ꯇꯧꯔꯝꯃꯤꯁꯦ ꯄꯣꯠꯁꯦ ꯆꯥꯝꯃ ꯂꯧ ꯃꯇꯝꯗ ꯑꯩꯈꯣꯏ ꯁꯤꯗꯒꯤ ꯇ꯭ꯋꯦꯟꯇꯤ ꯄꯥꯔꯁꯦꯟ ꯗꯤꯁꯀꯥꯎꯟ ꯇꯧꯔꯝꯃꯦꯕ ꯑꯗꯣ ꯍꯧꯖꯤꯛꯀꯤ ꯄꯣꯠꯇꯨꯗꯤ ꯃꯌꯥꯝ ꯌꯥꯝꯃꯛꯄꯅꯤꯅ ꯑꯩꯈꯣꯏ ꯁꯕꯦꯟꯇꯤ ꯅꯠꯇ꯭ꯔꯒ ꯐꯤꯐꯇꯤ ꯁꯨꯃꯥꯏꯅ ꯑꯗꯨꯝ ꯇꯧꯔꯁꯨ ꯇꯧꯖꯒꯦ ꯑꯗꯣ ꯑꯇꯣꯞꯞ ꯄꯣꯠ ꯆꯩꯗꯤ ꯌꯥꯎꯕꯤꯗꯕ꯭ꯔꯥ ꯑꯥ ꯑꯥ

ꯎꯝ ꯍꯣꯏ ꯑꯣ ꯂꯩꯅꯤ ꯂꯩꯅꯤ ꯑꯗꯒꯤ ꯍꯣꯏ ꯑꯩꯈꯣꯏꯒꯤ ꯇꯦꯕꯜꯗꯨꯁꯨ ꯑꯩꯈꯣꯏꯒꯤ ꯄꯣꯠ ꯆꯩ ꯀꯔꯤ ꯀꯔꯤ ꯍꯥꯞꯐꯝ ꯈꯣꯠꯐꯝ ꯍꯥꯞꯄꯛꯄ ꯈꯣꯠꯄ ꯂꯣꯏꯃꯛ ꯍꯥꯞꯄꯛꯀꯦꯅꯕ ꯑꯗꯨꯒꯤꯗꯤ ꯑꯥ ꯑꯥ ꯂꯩ ꯑꯥ ꯌꯥꯅꯤ ꯌꯥꯅꯤ ꯂꯩꯅꯤ ꯑꯗꯨꯁꯨ

ꯑꯩꯈꯣꯏꯒꯤ ꯑꯧ ꯑꯩꯈꯣꯏ ꯐꯖꯅ ꯀꯨꯏꯅ ꯆꯠꯅꯅꯕꯀꯣ ꯑꯩꯈꯣꯏ ꯃꯣꯏ ꯇꯩꯕ ꯈꯣꯠꯄ ꯇꯧꯕꯁꯨ ꯇꯧꯋꯦꯕꯀꯣ ꯑꯗꯨꯃꯥꯏꯅ ꯇꯧꯔ ꯂꯣꯏꯅ ꯇꯧꯔ ꯊꯥꯗꯣꯛꯄꯁꯨ ꯊꯥꯗꯣꯛꯄ ꯉꯥꯛꯇꯅꯦ ꯑꯗꯣ ꯆꯠꯀꯦ ꯆꯠꯂꯕꯗ ꯑꯩꯈꯣꯏ ꯆꯍꯤ ꯃꯉꯥ ꯇꯔꯨꯛ ꯁꯨꯃꯥꯏ ꯅꯑꯗꯨꯝ ꯆꯠꯂꯦꯕ ꯑꯩꯈꯣꯏ ꯋꯥꯒꯤ ꯑꯣꯏꯕꯅꯤꯅ

ꯌꯥꯅꯤ ꯌꯥꯅꯤ ꯑꯥ ꯍꯣꯏ ꯀꯤꯆꯦꯟꯒꯨꯝꯕꯗꯣ ꯑꯥ ꯁꯦꯝꯄꯜꯒꯨꯝꯕꯗ ꯑꯩꯈꯣꯏꯒꯤ ꯀꯔꯤ ꯍꯥꯏꯅꯤ ꯑꯩꯈꯣꯏꯒꯤ ꯂꯨꯒꯨꯝꯕ ꯑꯗꯒꯤ ꯑꯩꯈꯣꯏꯒꯤ ꯇꯨꯔꯤꯒꯨꯝꯕꯗꯁꯨꯀꯣ ꯑꯩꯈꯣꯏꯒꯤ ꯑꯩꯈꯣꯏꯒꯤ ꯋꯥꯏꯠꯕꯣꯔꯠꯀꯨꯝꯕ ꯍꯥꯞꯄꯤꯕ ꯕ꯭ꯂꯦꯛꯕꯣꯔꯠꯀꯨꯝꯕ ꯇꯧꯔꯤꯕ ꯑꯗꯨꯒꯤ ꯃꯥꯒꯤ ꯐ꯭ꯔꯦꯝ ꯆꯟꯕ ꯑꯗꯒꯤ ꯑꯩꯈꯣꯏ ꯐꯣꯇꯣ ꯐ꯭ꯔꯦꯝꯒꯨꯝꯕ ꯆꯟꯕꯒꯤ ꯈꯣꯠꯄꯒꯤ ꯃꯥꯒꯤ ꯐ꯭ꯔꯦꯝ ꯍꯥꯞꯄꯝꯗꯣ ꯑꯗꯨꯒꯨꯝꯕꯁꯨ ꯂꯩꯗꯤ ꯂꯩꯅꯤ ꯎꯝ ꯂꯩꯌꯦ ꯂꯩꯌꯦ ꯑꯗꯨꯁꯨ ꯑꯥ ꯑꯥ ꯑꯣ ꯍꯛꯑꯒ ꯈꯨꯠ ꯆꯪꯅ ꯁꯦꯝꯕ ꯁꯥꯕ ꯇꯧꯕꯗꯣ ꯑꯗꯨꯒꯨꯝꯕꯒꯤꯁꯨ ꯃꯌꯥꯝ ꯂꯩ ꯑꯥ

ꯌꯥꯏꯌꯦ ꯌꯥꯏꯌꯦ ꯑ ꯑꯣ ꯑꯩꯈꯣꯏ ꯍꯤꯌꯔ ꯕꯦꯜꯁꯤꯗꯤ ꯑꯩꯈꯣꯏ ꯂꯨꯄꯥ ꯌꯥꯡꯈꯩꯕꯨꯛꯀꯤ ꯃꯅꯨꯡꯗꯗꯤ ꯑꯗꯨꯝ ꯌꯣꯜꯂꯦꯕꯀꯣ ꯑꯗꯨ ꯕ꯭ꯔꯗꯔ ꯍꯣꯏꯅ ꯑꯩꯈꯣꯏ ꯁꯤꯗꯩ ꯂꯧꯕ ꯃꯇꯝꯗꯨꯗ ꯗꯤꯁꯀꯥꯎꯟꯁꯤꯁꯨ ꯃꯌꯥꯝ ꯂꯩꯔꯦ ꯑꯗꯨꯒꯤ ꯃꯊꯛꯇ ꯑꯇꯣꯞꯄꯗ ꯌꯣꯟꯕꯗꯁꯨ ꯄꯣꯠꯇꯣ ꯏꯃꯥꯡ ꯃꯥꯡꯉꯔꯣꯏꯕ ꯑꯩꯈꯣꯏ ꯑꯁꯤꯒꯨꯝꯕ ꯄꯣꯠꯁꯦ ꯑꯩꯈꯣꯏ ꯁꯤ ꯗꯤꯂꯤꯚꯔꯤ ꯁꯥꯔꯚꯤꯁꯁꯨ ꯂꯩꯌꯦꯕꯀꯣ ꯑꯣ ꯑꯣ ꯍꯣꯏ ꯑꯥ ꯑꯥ ꯑꯣ ꯐꯥꯏꯚ ꯍꯟꯗ꯭ꯔꯦꯗ ꯐꯥꯏꯚ ꯍꯟꯗ꯭ꯔꯦꯗꯇ ꯌꯥꯔꯅꯤ ꯑꯗꯨꯕꯨꯗꯤ ꯂꯣꯏꯅ ꯌꯥꯎꯔꯕ ꯈꯣꯠꯂꯕ ꯃꯇꯨꯡꯗ ꯑꯩꯈꯣꯏ ꯂꯦꯕꯔ ꯆꯥꯔꯖꯇꯨ ꯑꯗꯨꯁꯨ ꯈꯥꯏꯗꯣꯛꯑ ꯃꯇꯨꯡꯗꯅꯤꯀꯣ ꯑꯣ ꯑꯣ ꯑꯣ ꯌꯥꯏ ꯌꯥꯏ ꯌꯥꯝ ꯐꯔꯦ ꯑꯗꯨ ꯏꯁꯇꯣꯔ ꯂꯥꯛꯄꯁꯦ ꯑꯩꯈꯣꯏ ꯂꯣꯀꯦꯁꯟꯁꯦ ꯑꯧ ꯀꯥꯡꯄꯣꯛꯄꯤꯒꯤ ꯑꯩꯈꯣꯏꯒꯤ ꯍꯦꯛ ꯆꯪꯉꯛꯄꯒ ꯇꯣꯜ ꯇꯦꯛꯁꯀꯤ ꯂꯦꯞ ꯔꯣꯝꯗ ꯂꯝꯕꯤ ꯑꯃ ꯀꯥꯕꯅꯤꯕꯀꯣ ꯑꯗꯨꯗꯨꯒꯤꯗ ꯁꯨꯝ ꯆꯪꯁꯜꯤꯂꯒ ꯋꯥꯠ ꯅꯝꯕꯔ ꯁꯕꯦꯟꯒꯤ ꯑꯩꯈꯣꯏꯒꯤ ꯄꯥꯏꯟ ꯕꯣꯔꯠ ꯐꯔꯅꯤꯆꯔ ꯁꯣꯞꯁꯦ ꯀꯔꯣꯝꯗꯅꯣꯅ ꯍꯪꯕꯤꯌꯣ ꯑꯗꯨꯒ ꯑꯗꯨꯝ ꯒꯨꯒꯜ ꯃꯦꯞꯇꯁꯨ ꯑꯗꯨꯝ ꯊꯣꯛꯇꯤ ꯊꯣꯛꯄꯅꯦ ꯑꯩꯈꯣꯏꯁꯦ ꯑꯗꯨꯒ ꯂꯥꯛꯑꯒ ꯈꯣꯠꯂꯒ ꯌꯦꯡꯉꯁꯨ ꯌꯦꯡꯉꯁꯤ ꯍꯣꯏ ꯌꯥꯏ ꯌꯥꯏ ꯌꯥꯝ ꯅꯨꯡꯉꯥꯏꯖꯔꯦ